ꯑꯥ ꯍꯜꯂꯣ ꯑꯧ ꯑꯥ ꯌꯥꯏ ꯍꯥꯏꯔꯛꯑꯣ ꯑꯩ ꯀꯪꯂꯥ ꯃꯅꯥꯛꯇ ꯂꯩꯌꯦ ꯍꯥꯟꯅ ꯃꯇꯝ ꯈꯔꯗꯤ ꯊꯤꯡꯉꯝꯕꯅꯦ ꯑꯗꯣ ꯍꯧꯖꯤꯛꯇꯤ ꯏꯔꯥꯡꯁꯦ ꯐꯔꯕꯅꯤꯅ ꯐꯖꯅ ꯀꯣꯏꯕ ꯂꯥꯛꯑꯦ ꯑꯗꯨꯝ ꯂꯥꯛꯄ ꯌꯥꯏꯌꯦ ꯀꯣꯏꯊꯣꯔꯛꯑꯣ ꯁꯪꯉꯒꯗꯤ ꯀꯪꯂꯥꯁꯦ ꯍꯟꯗꯛ ꯐꯖꯅ ꯁꯦꯝꯒꯠꯈ꯭ꯔꯦ ꯍꯥꯏꯗꯤ ꯃꯥꯒꯤ ꯒꯥꯔꯗꯦꯟꯒꯨꯝꯕꯁꯨ ꯂꯩꯔꯦ ꯑꯗꯨꯒ ꯁ꯭ꯋꯤꯝꯃꯤꯡ ꯄꯨꯜ ꯑꯗꯨꯒꯨꯝꯕꯁꯨ ꯌꯥꯝ ꯂꯩꯔꯦ ꯑꯗꯣ ꯑꯗꯨꯛꯀꯤ ꯃꯇꯤꯛ ꯐꯖꯔꯦꯗ ꯃꯅꯨꯡꯁꯦ ꯑꯗꯨꯅꯕꯨ ꯍꯥꯏꯗꯤ ꯇꯨꯔꯤꯁ ꯃꯌꯥꯝ ꯑꯃ ꯂꯥꯛꯑꯒ ꯃꯐꯝꯁꯦ ꯅꯨꯡꯇꯤꯒꯤ ꯌꯥꯝꯗ꯭ꯔꯕꯗ ꯃꯤ ꯆꯥꯝꯃꯉꯥ ꯆꯥꯇ꯭ꯔꯨꯛꯇꯤ ꯂꯥꯛꯑꯦ ꯑꯗꯨꯝ ꯀꯪꯂꯥ ꯃꯅꯨꯡꯁꯦ ꯌꯥꯝ ꯐꯖꯔꯦ ꯑꯣ ꯅꯨꯡꯉꯥꯏꯅꯤ ꯅꯨꯡꯉꯥꯏꯅꯤ ꯅꯪ ꯂꯥꯛꯇꯧ ꯅꯨꯃꯤꯠꯇꯣ ꯑꯗꯨꯝ ꯍꯥꯏꯔꯛꯑꯣ ꯑꯗꯨꯒ ꯑꯩꯈꯣꯏꯅꯤ ꯑꯗꯨꯝ ꯆꯪꯃꯤꯟꯅꯁꯤ ꯌꯥꯏꯌꯦ ꯑꯣ ꯍꯣꯏ ꯍꯣꯏ ꯂꯥꯛꯑꯣ ꯂꯥꯛꯑꯣ ꯀꯩꯁꯨ ꯀꯥꯏꯗꯦ ꯑꯗꯨꯒ ꯆꯪꯃꯤꯟꯅꯔꯁꯤ